ꯍꯂꯣ ꯑꯣꯖꯥ ꯑꯣꯖꯥ ꯀꯃꯥꯏ ꯀꯃꯥꯏ ꯄꯥꯜꯂꯤꯒꯦ ꯑꯁ ꯑꯁ ꯑꯣꯖꯥ ꯑꯩꯗꯤ ꯌꯥꯝꯅ ꯃꯊꯥ ꯁꯥꯕ ꯑꯃ ꯌꯥꯎꯔꯦꯗ ꯃꯃꯥꯡꯒꯤ ꯀꯣꯚꯤꯠꯀꯤ ꯃꯇꯝꯗꯣ ꯑꯗꯨꯗ ꯑꯉꯥꯡꯁꯤꯡꯁꯤ ꯂꯥꯏꯔꯤꯛꯁꯤ ꯇꯝꯗꯗꯅ ꯂꯣꯏꯅ ꯁꯣꯟꯗꯅ ꯂꯩꯔꯦ ꯑꯣꯖꯥꯕꯨ ꯑꯣꯖꯥꯒꯤ ꯑꯉꯥꯡꯁꯤꯡꯕꯨ ꯀꯃꯥꯏ ꯇꯧꯕꯤꯔꯤꯒꯦ ꯑꯣꯖꯥ ꯍꯣꯏ ꯑꯣꯖꯥ ꯍꯣꯍꯣꯏ ꯑꯗ ꯑꯣꯖꯥꯗꯤ ꯑꯣꯖꯥꯗꯤ ꯌꯥꯝꯅꯁꯨ ꯐꯁꯨ ꯐꯕ ꯑꯣꯖꯥꯅꯤꯅ ꯐꯁꯨ ꯐꯕ ꯑꯗꯨꯒ ꯑꯉꯥꯡꯁꯤꯡꯁꯨ ꯌꯥꯝꯟ ꯃꯦꯟꯇꯦꯅꯦꯟꯁ ꯑꯣꯖꯥꯅ ꯈꯔ ꯍꯩꯕ ꯑꯗꯨ ꯍꯦꯟꯕꯅꯤꯅ ꯑꯗꯨ ꯑꯣꯖꯥ ꯑꯣꯖꯥꯒꯤ ꯐꯦꯃꯤꯂꯤ ꯀꯟꯗꯤꯁꯟꯗꯨ ꯑꯣꯖꯥ ꯑꯉꯥꯡꯁꯤꯡꯁꯤ ꯀꯃꯥꯏꯅ ꯗꯤꯕꯂꯞꯃꯦꯟ ꯑꯣꯏꯍꯟꯒꯗꯒꯦ ꯑꯣꯖꯥꯅ ꯈꯤꯇꯪ ꯂꯤꯕꯤꯌꯨ ꯑꯣꯖꯥ ꯑꯩꯅ ꯑꯣꯖꯥ ꯑꯣꯏꯖꯕꯗꯨꯗ ꯍꯥꯏꯖꯕꯅꯤ ꯑꯣꯖꯥ ꯑꯣꯏꯔꯒꯁꯨ ꯑꯣꯖꯥ ꯑꯩꯈꯣꯏꯗꯤ ꯍꯣꯏ ꯍꯣꯏ ꯑꯣꯖꯥ ꯍꯣꯏ ꯍꯣꯏ ꯑꯣꯖꯥ ꯎꯝ ꯍꯣ ꯑꯣꯖꯥ ꯑꯗꯨꯅꯦ ꯑꯣꯖꯥ ꯀꯣꯚꯤꯠ ꯂꯥꯏꯅꯥꯁꯤꯅ ꯌꯥꯝꯅ ꯁꯣꯛꯆꯤꯟꯕ ꯍꯥꯏꯕꯗꯨ ꯑꯣꯏꯔꯦ ꯑꯉꯥꯡꯁꯤꯡꯗꯗꯤ ꯑꯣꯖꯥ ꯑꯣꯖꯥꯅ

ꯑꯣ ꯑꯣꯖꯥ ꯑꯣꯖꯥ ꯍꯣ ꯑꯣꯖꯥ ꯍꯧꯖꯤꯛ ꯑꯣꯖꯥꯅ ꯍꯥꯏꯕꯤꯔꯤꯕ ꯋꯥꯁꯤꯡꯗꯣ ꯑꯩꯁꯨ ꯈꯤꯇꯪ ꯅꯣꯂꯦꯖ ꯑꯣꯏꯖꯍꯧꯔꯦ ꯑꯣꯖꯥ ꯑꯩꯁꯨ ꯑꯗꯨꯃꯥꯏꯅ ꯑꯉꯥꯡꯁꯤꯡꯗ ꯑꯣꯟꯂꯥꯏꯟ ꯀ꯭ꯂꯥꯁ ꯍꯥꯏꯕꯗꯨ ꯑꯣꯖꯥ ꯑꯩꯁꯨ ꯇꯧꯍꯟꯂꯒꯦ ꯁꯕꯖꯦꯛ ꯁꯕꯖꯦꯛ ꯈꯨꯗꯤꯡꯒꯤ ꯑꯣ ꯐꯔꯦ ꯐꯔꯦ ꯑꯣꯖꯥ ꯑꯣꯖꯥ ꯑꯣ ꯊꯝꯖꯔꯒꯦ ꯑꯣꯖꯥ ꯍꯣ ꯑꯣꯖꯥ ꯑꯣꯖꯥ ꯑꯣꯖꯥ ꯑꯩ ꯀꯣꯏꯖꯔꯛꯀꯦ ꯑꯣꯖꯥ ꯍꯣ ꯑꯣꯖꯥ ꯍꯧꯖꯤꯛꯁꯤꯕꯨ ꯁ꯭ꯀꯨꯜ ꯀꯔꯝꯕꯗ ꯄꯨꯕꯤꯔꯤꯒꯦ ꯑꯣ ꯑꯣꯖꯥ ꯑꯣꯖꯥ ꯑꯣꯖꯥ ꯍꯣ ꯑꯣꯖꯥ ꯅꯣꯡꯃ ꯀꯣꯏꯖꯔꯛꯑꯒꯦ ꯑꯣꯖꯥ